ꯃꯅꯤꯄꯨꯔꯤ ꯂꯣꯅ ꯑꯁꯤ ꯚꯥꯔꯠꯀꯤ ꯃꯦꯖꯔ ꯏꯟꯗꯤꯌꯟ ꯂꯦꯡꯒ꯭ꯋꯦꯁꯁꯤꯡꯒꯤ ꯃꯔꯛꯇ ꯈ꯭ꯋꯥꯏꯗꯒꯤ ꯂꯤꯔꯕ ꯂꯣꯟꯁꯤꯡꯗ ꯆꯜꯂꯤꯕ ꯂꯣꯟ ꯑꯃꯅꯤ ꯂꯣꯟ ꯑꯁꯤ ꯃꯅꯤꯄꯨꯔ ꯂꯝꯗꯝꯗꯒꯤ ꯊꯣꯛꯂꯛꯄ ꯆꯍꯤ ꯂꯤꯁꯤꯡ ꯑꯅꯤ ꯍꯦꯟꯅꯗꯒꯤ ꯂꯩꯔꯛꯂꯕ ꯂꯣꯟ ꯑꯃꯅꯤ ꯃꯁꯤꯗ ꯃꯁꯥꯒꯤ ꯑꯣꯏꯕ ꯈꯣꯟꯊꯣꯛ ꯃꯁꯥꯒꯤ ꯑꯣꯏꯕ ꯂꯣꯟ ꯇꯝꯕꯒꯤ ꯆꯠꯅꯕꯤ ꯂꯣꯟꯗꯥ ꯂꯣꯟꯊꯣꯛ ꯈꯣꯟꯊꯣꯛ ꯀꯌꯥ ꯑꯃ ꯂꯩꯖꯔꯤ ꯂꯣꯟꯌꯥꯟ ꯌꯥꯎꯗꯦ ꯑꯦꯟꯁꯤꯌꯟ ꯄꯦꯔꯠꯇꯗꯤ ꯃꯃꯥꯡꯉꯩ ꯅꯧꯍꯧꯔꯣꯟꯗꯒꯤ ꯁꯤꯖꯤꯟꯅꯔꯛꯂꯕ ꯂꯣꯜ ꯃꯈꯜ ꯑꯃꯅꯤ ꯃꯁꯤ ꯌꯥꯝꯅ ꯂꯤꯔꯕ ꯃꯔꯤꯛ ꯆꯨꯝꯅ ꯁꯦꯝꯃꯝꯕ ꯏꯄꯥ ꯏꯄꯨꯁꯤꯡꯅ ꯁꯦꯝꯃꯝꯕ ꯂꯣꯟ ꯃꯈꯜ ꯑꯃꯅꯤ ꯃꯁꯤ ꯃꯅꯤꯄꯨꯔꯗ ꯄꯥꯛꯁꯟꯅ ꯂꯣꯟꯅꯩ ꯃꯅꯤꯄꯨꯔꯗ ꯂꯩꯔꯤꯕ ꯃꯤꯌꯥꯝ ꯑꯌꯥꯝꯕꯅ ꯃꯅꯤꯄꯨꯔꯤ ꯂꯣꯏꯅ ꯈꯪꯉꯤ ꯃꯅꯤꯄꯨꯔꯤ ꯂꯣꯟꯅꯩ ꯑꯗꯨꯒ ꯃꯅꯤꯄꯨꯔꯒꯤ ꯃꯄꯥꯟꯗ ꯂꯩꯔꯤꯕ ꯅꯣꯔꯠ ꯏꯁ ꯔꯤꯖꯟꯗꯅ ꯀꯥ ꯍꯦꯟꯅ ꯂꯣꯟꯅꯩ ꯚꯥꯔꯠꯀꯤ ꯃꯐꯝ ꯑꯇꯩꯗꯁꯨ ꯃꯅꯤꯄꯨꯔꯤ ꯂꯣꯟ ꯑꯁꯤ ꯂꯣꯟꯅꯩ ꯃꯅꯤꯄꯨꯔꯤ ꯂꯣꯟ ꯑꯁꯤ ꯑꯩꯈꯣꯏꯅ ꯍꯤꯟꯗꯤꯒ ꯆꯥꯡꯗꯝꯅꯕ ꯃꯇꯝꯗ ꯍꯤꯟꯗꯤ ꯑꯁꯤꯗꯤ ꯚꯥꯔꯠꯀꯤ ꯃꯐꯝ ꯑꯌꯥꯝꯕꯗ ꯂꯣꯏꯅ ꯂꯣꯟꯅꯕ ꯊꯦꯡꯅꯔꯦ ꯑꯩꯈꯣꯏꯅ ꯚꯥꯔꯠꯀꯤ ꯃꯤ ꯑꯌꯥꯝꯕ ꯂꯣꯏꯅ ꯍꯤꯟꯗꯤ ꯈꯪꯉꯤ ꯑꯗꯨꯕꯨ ꯃꯅꯤꯄꯨꯔꯤꯗꯤ ꯄꯤꯛꯇꯛ ꯇꯧꯕ ꯂꯝ ꯃꯅꯤꯄꯨꯔꯗꯒꯤ ꯊꯣꯛꯂꯛꯄꯅꯤꯅ ꯌꯥꯝꯅ ꯈꯪꯅꯕꯗꯤ ꯑꯣꯏꯗꯦ ꯃꯅꯤꯄꯨꯔꯤ ꯃꯆꯥꯈꯛꯇꯅ ꯈꯪꯒꯜꯂꯤ ꯑꯗꯨꯕꯨ ꯍꯤꯟꯗꯤꯒ ꯃꯅꯤꯄꯨꯔꯤꯒ ꯆꯥꯡꯗꯝꯅ ꯃꯇꯝꯗ ꯍꯤꯟꯗꯤꯁꯨ ꯁꯪꯁꯀ꯭ꯔꯤꯠꯇꯒꯤ ꯂꯧꯊꯣꯛꯄ ꯋꯥꯍꯩ ꯃꯌꯥꯝ ꯑꯃ ꯂꯩ ꯃꯅꯤꯄꯨꯔꯤꯗꯤ ꯃꯁꯥꯒꯤ ꯑꯣꯏꯕ ꯇꯣꯉꯥꯟꯅ ꯃꯁꯥꯅ ꯁꯦꯝꯖꯕ ꯂꯣꯟ ꯉꯥꯛꯇꯅꯤ ꯑꯗꯨꯕꯨ ꯍꯧꯖꯤꯛ ꯍꯧꯖꯤꯛꯄꯨꯗꯤ ꯂꯣꯀꯦꯜꯒꯤ ꯑꯩꯈꯣꯏꯅ ꯇꯣꯉꯥꯟꯅ ꯃꯤꯑꯣꯏꯁꯤꯡꯅ ꯊꯥꯏꯅꯗꯒꯤ ꯂꯩꯔꯝꯕꯗꯤ ꯅꯠꯇꯕ ꯂꯣꯀꯦꯜꯒꯤ ꯑꯣꯏꯕ ꯃꯔꯣꯟ ꯈꯔꯗꯤ ꯁꯤꯖꯤꯟꯅꯩ ꯑꯩꯈꯣꯏꯅ ꯈꯪꯕ ꯉꯝꯗꯕ ꯑꯩꯈꯣꯏꯒꯤ ꯄꯥꯎꯁꯦ ꯐꯥꯎꯅꯅꯕꯒꯤꯗꯃꯛꯇ ꯍꯤꯟꯗꯤ ꯕꯦꯡꯒꯥꯂꯤ ꯈꯔꯒ ꯃꯤꯛꯁ ꯇꯧꯁꯟꯅꯕ ꯑꯩꯈꯣꯏꯒꯤ ꯂꯣꯀꯦꯜ ꯃꯅꯤꯄꯨꯔꯤꯒꯤ ꯂꯦꯡꯒ꯭ꯋꯦꯁ ꯈꯔꯁꯨ ꯂꯩꯖꯩ ꯁꯝꯅ ꯄꯜꯂꯕꯗ ꯑꯩꯈꯣꯏꯅ ꯍꯤꯟꯗꯤꯗ ꯑꯥꯂꯨ ꯍꯥꯏꯕꯁꯦ ꯑꯩꯈꯣꯏꯅ ꯃꯅꯤꯄꯨꯔꯤꯗ ꯑꯂꯨꯅ ꯍꯥꯏ ꯍꯤꯟꯗꯤꯗ ꯆꯤꯅꯤ ꯍꯥꯏꯕꯁꯤ ꯑꯩꯈꯣꯏ ꯃꯅꯤꯄꯨꯔꯤꯗꯁꯨ ꯆꯤꯅꯤ ꯑꯗꯨꯝ ꯍꯥꯏ ꯁꯤꯒꯨꯝꯕ ꯋꯥꯍꯩ ꯃꯆꯥ ꯃꯆꯥ ꯑꯩꯈꯣꯏꯒꯤ ꯗꯦ ꯇꯨ ꯗꯦ ꯂꯥꯏꯞꯇ ꯁꯤꯖꯤꯟꯅꯕ ꯋꯥꯍꯩ ꯈꯔ ꯑꯩꯈꯣꯏꯅ ꯃꯅꯤꯄꯨꯔꯤꯒ ꯍꯤꯟꯗꯤ ꯑꯇꯩ ꯑꯇꯩ ꯁꯪꯁꯀ꯭ꯔꯤꯠ ꯕꯦꯡꯒꯥꯂꯤꯒ ꯏꯟꯗꯤꯌꯥꯒꯤ ꯂꯦꯡꯒ꯭ꯋꯦꯁ ꯈꯔꯒ ꯑꯗꯨꯝ ꯑꯩꯈꯣꯏꯒꯤ ꯄꯥꯎ ꯐꯥꯎꯅꯅꯕ ꯁꯤꯖꯤꯟꯅꯈꯤꯕ ꯂꯩ ꯑꯗꯨꯕꯨ ꯃꯁꯤꯃꯛꯅ ꯃꯣꯏꯁꯦ ꯇ꯭ꯔꯨ ꯃꯅꯤꯄꯨꯔꯤ ꯑꯁꯦꯡꯕ ꯃꯔꯣꯟꯃꯛꯇꯤ ꯅꯠꯇꯦ ꯑꯩꯈꯣꯏꯒꯤ ꯃꯅꯤꯄꯨꯔꯤ ꯃꯆꯥꯁꯤꯡꯅ ꯃꯄꯥꯟꯗ ꯂꯩꯔꯤꯕ ꯃꯤꯁꯤꯡꯒ ꯄꯥꯎ ꯐꯥꯎꯅꯅꯕ ꯑꯩꯈꯣꯏꯒꯤ ꯃꯅꯤꯄꯨꯔꯒꯤ ꯂꯣꯀꯦꯜ ꯑꯣꯏꯕ ꯄ꯭ꯔꯗꯛꯁꯤꯡ ꯑꯩꯈꯣꯏ ꯋꯥꯔꯤ ꯁꯥꯟꯅꯅꯕꯒꯤ ꯁꯤꯖꯤꯟꯅꯈꯤꯕ ꯃꯔꯣꯟꯅꯤꯅ ꯀꯝꯄꯤꯌꯥꯔ ꯇꯧꯕ ꯃꯇꯝꯗ ꯃꯅꯤꯄꯨꯔꯤ ꯂꯦꯡꯒ꯭ꯋꯦꯁꯀ ꯑꯩꯈꯣꯏꯒꯤ ꯑꯇꯣꯞꯄ ꯚꯥꯔꯠꯀꯤ ꯑꯣꯏꯔꯤꯕ ꯍꯤꯟꯗꯤꯒ ꯌꯦꯡꯅꯕ ꯃꯇꯝꯗ ꯌꯥꯝꯅ ꯈꯦꯠꯅꯩ ꯑꯗꯨꯅ ꯃꯁꯤ ꯇꯣꯉꯥꯟꯕ ꯃꯍꯥꯛꯀꯤ ꯈꯣꯟꯊꯣꯛ ꯂꯣꯟꯊꯣꯛ ꯂꯣꯏꯅ ꯂꯩꯖꯕ ꯂꯣꯟ ꯑꯃꯅꯤ